ꯍꯜꯂꯣ ꯁꯤ ꯃꯆꯨ ꯇꯔꯦꯠ ꯁ꯭ꯇꯣꯔꯒꯤ ꯃꯦꯅꯦꯖꯔꯗꯨ ꯑꯣꯏꯕꯤꯔꯕꯣ ꯅꯣꯏꯗꯩ ꯅꯍꯥꯟ ꯑꯩꯅ ꯐꯣꯟ ꯑꯃ ꯂꯩꯕꯗꯨ ꯌꯥꯝ ꯇꯦꯝꯄꯔꯒ ꯀꯣꯕꯔꯒ ꯍꯥꯄꯛꯅꯦꯁꯨ ꯍꯥꯄꯛꯇꯦ ꯆꯥꯔꯖꯔꯒꯤ ꯑꯦꯗꯥꯞꯇꯔꯁꯨ ꯌꯥꯎꯔꯝꯗꯦ ꯑꯗꯩ ꯗꯤꯁꯀꯥꯎꯟ ꯄꯤꯅꯦꯁꯨ ꯄꯤꯗꯦ ꯑꯗꯩ ꯅꯣꯏ ꯋꯥꯟ ꯕꯥꯏ ꯋꯥꯟ ꯒꯦꯠ ꯋꯥꯟ ꯐ꯭ꯔꯤꯅꯦꯁꯨ ꯍꯥꯏ ꯑꯗꯨꯁꯨ ꯄꯤꯗꯦ ꯅꯣꯏꯒꯤ ꯀꯁꯇꯝꯃꯔ ꯁꯥꯔꯕꯤꯁ ꯂꯩꯔꯤꯕ ꯃꯤꯗꯨꯅꯁꯨ ꯈꯣꯟꯊꯤ ꯆꯥꯕ ꯋꯥ ꯀꯥꯛꯅ ꯀꯥꯛꯅ ꯉꯥꯡꯂꯛꯄ ꯑꯩ ꯌꯥꯝ ꯅꯨꯡꯉꯥꯏꯇꯦ ꯅꯣꯏꯒꯤ ꯁꯥꯔꯕꯤꯁ ꯇꯧꯔꯤꯕ ꯇꯧꯔꯤꯁꯤꯡꯗꯨ ꯅꯨꯡꯉꯥꯏꯇꯦ ꯑꯗꯩ ꯂꯛꯀꯤ ꯗ꯭ꯔꯣ ꯑꯃꯁꯨ ꯌꯥꯎꯔꯣꯏ ꯌꯥꯎꯔꯣꯏꯅ ꯇꯧꯕꯗꯨ ꯂꯨꯄꯥ ꯆꯥꯝꯉꯥ ꯇꯤꯡꯊꯣꯛꯑ ꯌꯥꯎꯍꯜꯂꯦ ꯑꯗꯨꯁꯨ ꯐꯥꯎꯔꯛꯇꯦ ꯑꯗ ꯑꯩꯁꯤ ꯀꯩꯝꯇ ꯀꯣꯜꯗꯨꯒꯤ ꯀꯔꯤꯗꯨꯁꯨ ꯌꯥꯝꯅ ꯐꯖꯗꯦ ꯌꯥꯝ ꯅꯨꯡꯉꯥꯏꯇꯦ ꯍꯦꯡ ꯂꯩꯔꯛꯄꯒꯇꯕꯨ ꯉꯥꯏꯔꯤ ꯍꯦꯡ ꯆꯠꯂꯤ ꯑꯅꯧꯕ ꯑꯣꯏꯔꯒꯁꯨ ꯑꯗꯨ ꯑꯩꯅ ꯄꯥꯝꯗꯕꯅꯤ ꯑꯗꯨ ꯅꯝꯗꯅ ꯅꯣꯏꯅ ꯄꯤꯁꯤꯜꯂꯛꯑꯦ ꯑꯗꯩꯗꯤ ꯏꯃꯥꯟꯅꯕ ꯀꯩ ꯀꯥꯗꯁꯨ ꯑꯩ ꯅꯣꯏꯒꯤ ꯅꯣꯏꯒꯤ ꯏꯁꯇꯣꯔꯁꯤ ꯑꯩꯅ ꯔꯤꯀꯝꯃꯦꯟꯗꯦꯠ ꯇꯧꯔꯣꯏ ꯑꯩ ꯄꯣꯖꯤꯇꯤꯕ ꯄꯣꯖꯤꯇꯤꯕ ꯔꯤꯕ꯭ꯌꯨꯗꯤ ꯄꯤꯅꯤꯡꯕꯅꯤ ꯑꯗꯨꯒ ꯅꯣꯏ ꯇꯧꯔꯤꯕ ꯃꯑꯣꯡꯗꯨꯅ ꯑꯩ ꯄꯤꯅꯤꯡꯗꯦ ꯑꯗꯨꯅ ꯃꯇꯨꯡꯗꯗꯤ ꯏꯝꯄ꯭ꯔꯨꯕ ꯂꯩꯅꯉꯥꯏ ꯐꯖꯅ ꯍꯣꯠꯅꯧ ꯃꯇꯨꯡ ꯃꯇꯨꯡꯗ ꯏꯝꯄ꯭ꯔꯨꯕ ꯂꯩꯔꯒꯗꯤ ꯃꯤꯁꯨ ꯆꯪꯉꯛꯀꯅꯤ ꯅꯣꯏ ꯁꯥꯔꯕꯤꯁꯇꯨꯁꯨ ꯐꯖꯍꯜꯂꯨ ꯋꯥ ꯉꯥꯡꯕ ꯈꯣꯠꯄꯗꯨ ꯈꯔ ꯌꯦꯡꯉ ꯉꯥꯡꯍꯜꯂꯨ ꯅꯣꯏꯁꯤ ꯈꯔ ꯍꯥꯏꯌꯨ ꯌꯥꯔꯦ ꯊꯝꯖꯔꯒꯦ